ꯆꯍꯤ ꯆꯍꯤ ꯆꯨꯞꯄ ꯇꯣꯡꯉꯥꯟ ꯇꯣꯡꯉꯥꯟꯕ ꯑꯌꯤꯡ ꯑꯁꯥ ꯅꯣꯡꯖꯨ ꯅꯨꯡꯁꯥꯒꯤ ꯃꯇꯨꯡ ꯏꯟꯅ ꯑꯩꯅ ꯁꯝꯃꯔ ꯁꯝꯃꯔ ꯍꯥꯏꯕꯗꯤ ꯀꯥꯂꯦꯟꯒꯤ ꯃꯇꯝꯗ ꯑꯩꯅ ꯊꯥꯔꯔꯤꯕ ꯄꯣꯠ ꯑꯁꯤ ꯀꯣꯕꯤ ꯈꯥꯃꯦꯟ ꯍꯋꯥꯏ ꯑꯁꯥꯡꯕꯤ ꯃꯣꯔꯣꯛ ꯆꯝꯐꯨꯠ ꯆꯥꯕꯤ ꯀꯣꯂꯤ ꯍꯋꯥꯏ ꯆꯨꯖꯥꯛ ꯁꯦꯕꯣꯠ ꯈꯣꯡꯗ꯭ꯔꯨꯝ ꯃꯥꯏꯔꯦꯟ ꯊꯕꯤ ꯍꯥꯏꯔꯤꯕ ꯃꯅꯥ ꯃꯁꯤꯡ ꯑꯁꯤꯅꯆꯤꯡꯕꯅꯤ ꯅꯤꯡꯊꯝꯊꯥꯒꯤ ꯃꯇꯝꯗ ꯑꯩꯅ ꯑꯥꯜꯂꯨ ꯃꯔꯣꯏ ꯆꯅꯝ ꯍꯋꯥꯏ ꯑꯃꯨꯕꯤ ꯇꯤꯜꯍꯧ ꯍꯪꯒꯥꯝ ꯀꯣꯕꯤ ꯀꯣꯕꯤ ꯂꯩ ꯒꯖꯔ ꯕꯦꯂꯦꯟꯗ꯭ꯔꯤ ꯆꯅꯝ ꯑꯁꯤꯅꯆꯤꯡꯕꯅꯤ ꯀꯥꯂꯦꯟꯒꯤ ꯃꯇꯝꯗ ꯑꯩꯅ ꯀꯣꯕꯤ ꯊꯥꯔꯤꯕꯒꯤ ꯃꯔꯝ ꯑꯁꯤ ꯀꯣꯕꯤ ꯑꯁꯤ ꯏꯁꯤꯡ ꯌꯥꯝꯅ ꯗꯔꯀꯥꯔ ꯇꯥꯏ ꯃꯍꯥꯛ ꯑꯁꯤ ꯑꯩꯈꯣꯏꯅ ꯁꯦꯕꯥ ꯇꯧꯕꯗ ꯌꯥꯝꯅ ꯋꯥꯗꯕꯤꯗ ꯊꯣꯛꯏ ꯁꯦꯕꯥ ꯇꯧꯗ꯭ꯔꯕꯁꯨ ꯃꯍꯥꯛ ꯑꯁꯤ ꯑꯗꯨꯝ ꯐꯩ ꯌꯥꯝꯅ ꯅꯨꯡꯉꯥꯏ ꯌꯥꯝ ꯅꯨꯡꯉꯥꯏ ꯌꯥꯝꯅ ꯋꯥꯗꯕꯤ ꯑꯗꯨꯝ ꯄꯥꯜꯂꯤ ꯑꯗꯨ ꯅꯤꯡꯊꯝꯊꯥꯒꯤ ꯃꯇꯝꯗ ꯑꯩꯅ ꯑꯥꯜꯂꯨ ꯊꯥꯔꯤꯕ ꯑꯁꯤ ꯑꯥꯜꯂꯨ ꯑꯁꯤ ꯀꯥꯂꯦꯟꯒꯤ ꯃꯇꯝꯗ ꯊꯥꯔꯕꯗꯤ ꯃꯍꯥꯛ ꯑꯁꯤ ꯁꯥꯕꯅ ꯃꯔꯝ ꯑꯣꯏꯔꯒ ꯃꯅꯨꯡꯗ ꯄꯠꯊꯩ ꯄꯨꯝꯊꯩ ꯄꯠꯊꯕ ꯌꯥꯎꯋꯤ ꯄꯨꯝꯊꯕ ꯌꯥꯎꯋꯤ ꯃꯗꯨꯅ ꯁꯦꯕꯥ ꯇꯧꯕ ꯃꯇꯝꯗ ꯑꯩꯈꯣꯏꯅ ꯑꯥꯜꯂꯨꯁꯤ ꯌꯥꯝꯅ ꯃꯤꯠꯌꯦꯡ ꯆꯪꯗ ꯌꯥꯗꯕ ꯑꯗꯨꯅ ꯑꯩꯅ ꯑꯥꯜꯂꯨ ꯑꯁꯤ ꯁꯝꯃꯔꯒꯤ ꯃꯇꯝꯗ ꯅꯠꯇꯕꯤꯗ ꯋꯤꯟꯇꯔꯒꯤ ꯃꯇꯝꯗ ꯊꯥꯔꯤꯕ ꯑꯁꯤ ꯋꯤꯟꯇꯔꯒꯤ ꯃꯇꯝꯗꯗꯤ ꯏꯪꯕꯅꯤꯅ ꯑꯥꯜꯂꯨ ꯑꯁꯤ ꯑꯩꯈꯣꯏꯅ ꯁꯦꯕꯥ ꯌꯥꯝ ꯇꯧꯗ꯭ꯔꯒꯁꯨ ꯑꯗꯨꯝ ꯊꯥꯕ ꯈꯣꯠꯄꯗ ꯑꯗꯨꯝ ꯌꯥꯏ ꯅꯨꯡꯉꯥꯏ ꯃꯁꯤꯅꯆꯤꯡꯕꯅꯤ